ꯇꯥꯡ ꯑꯃ ꯊꯥ ꯑꯃ ꯆꯍꯤ ꯂꯤꯁꯤꯡ ꯑꯅꯤꯒ ꯀꯨꯟꯃꯔꯤ ꯇꯥꯡ ꯃꯔꯤ ꯊꯥ ꯑꯅꯤ ꯆꯍꯤ ꯂꯤꯁꯤꯡ ꯑꯅꯤꯒ ꯀꯨꯟꯃꯔꯤ ꯇꯥꯡ ꯇꯔꯥ ꯊꯥ ꯑꯍꯨꯝ ꯆꯍꯤ ꯂꯤꯁꯤꯡ ꯑꯅꯤꯒ ꯀꯨꯟꯃꯔꯤ ꯇꯥꯡ ꯇꯔꯥ ꯊꯥ ꯃꯔꯤ ꯆꯍꯤ ꯂꯤꯁꯤꯡ ꯑꯅꯤꯒ ꯀꯨꯟꯃꯔꯤ ꯇꯥꯡ ꯇꯔꯥꯅꯤꯊꯣꯏ ꯊꯥ ꯃꯉꯥ ꯂꯤꯁꯤꯡ ꯆꯍꯤ ꯂꯤꯁꯤꯡ ꯑꯅꯤꯒ ꯀꯨꯟꯃꯔꯤ